ꯍꯜꯂꯣ ꯍꯥꯎ ꯑꯣ ꯀꯔꯤ ꯀꯔꯤ ꯇꯥꯟꯅꯁꯦ ꯍꯥꯏꯅꯣ ꯑꯣ ꯀꯔꯤ ꯍꯣꯏ ꯀꯩꯅꯣꯗꯤ ꯄꯝ ꯋꯥꯏꯔꯨꯁꯦ ꯍꯥꯏꯕ꯭ꯔꯥ ꯅꯣꯡ ꯇꯥꯗꯕꯅꯤꯅ ꯏꯁꯤꯡ ꯃꯥꯏꯁꯤꯡꯁꯦ ꯑꯥ ꯃ꯭ꯌꯨꯅꯤꯁꯤꯄꯥꯂꯤꯇꯤꯗꯩ ꯋꯥꯏꯔꯗꯧꯅꯤ ꯎꯝ ꯃ꯭ꯌꯨꯅꯤꯁꯤꯄꯥꯂꯤꯇꯤꯗꯩ ꯀꯥꯡꯕꯨꯗꯩ ꯍꯪꯡꯒ ꯄꯝ ꯋꯥꯏꯔꯒ ꯑꯦ ꯑꯋꯥꯏꯃꯜ ꯃꯌꯥꯝꯗꯩ ꯈꯔ ꯎꯝ ꯒꯣꯔꯃꯦꯟꯒꯤꯅꯤꯅ ꯈꯔ ꯃꯃꯜ ꯍꯟꯊꯅꯦꯕ ꯎꯝ ꯑꯥ ꯑꯦ ꯀꯦꯅꯦꯜꯗꯨꯗꯩ ꯊꯩꯖꯤꯟꯗꯣꯏꯁꯦ ꯄꯨꯔꯥ ꯗꯥꯏꯔꯦꯛ ꯊꯩꯖꯤꯟꯕ ꯌꯥꯔꯣꯏꯕ ꯃꯤ ꯃꯔꯛꯇꯨꯗ ꯏꯁꯤꯡ ꯆꯪꯍꯟꯅꯤꯡꯗꯕ ꯀꯌꯥ ꯑꯃ ꯌꯥꯎꯕꯅꯤꯅ ꯑꯗꯨꯅ ꯑꯩꯈꯣꯏ ꯄꯨꯔꯥ ꯄꯥꯏꯌꯦꯞ ꯑꯣꯏ ꯄꯨꯗ꯭ꯔꯗꯤ ꯏꯟꯖꯤꯟꯗꯨ ꯇꯧꯔꯒ ꯎꯝ ꯎꯝ ꯎꯝ ꯇꯧꯔꯗꯧꯅꯤ ꯇꯧꯔꯗꯧꯅꯤ ꯌꯥꯏ ꯌꯥꯏ ꯎꯁꯦ ꯌꯥꯔꯤꯈꯩ ꯊꯥꯒꯗꯕꯅꯤ ꯑꯩꯈꯣꯏ ꯁꯣꯔ ꯍꯣꯟꯕꯗ ꯁꯣꯔ ꯍꯣꯟꯕꯁꯦ ꯑꯣꯛꯁꯤꯖꯦꯟ ꯆꯪꯉꯦ ꯁꯣꯛꯁꯤꯖꯦꯟꯁꯦ ꯑꯩꯈꯣꯏꯒꯤ ꯄꯥꯝꯕꯤꯗꯩ ꯄꯨꯊꯣꯛꯄꯅꯤꯅꯕ ꯑꯗꯨꯅ ꯁꯣꯔ ꯐꯥꯎꯗꯤ ꯃꯤꯉꯣꯟꯗꯩ ꯄꯨꯔ ꯋꯥꯏꯔ ꯍꯣꯟꯕ ꯐꯠꯇꯦ ꯑꯗꯨꯅꯤ ꯑꯥꯏ ꯐꯣꯔꯦꯁꯇꯨ ꯑꯩ ꯃꯤ ꯉꯥꯛꯇꯅꯤ ꯑꯥ ꯎꯝ ꯑꯥ ꯂꯥꯛꯑꯣ ꯂꯥꯛꯑꯣ ꯊꯥ ꯑꯗꯨ ꯐꯥꯎꯅꯕ ꯍꯥꯏꯕꯕꯨ ꯍꯥꯏꯈ꯭ꯔꯗꯧꯅꯤ ꯑꯗꯣ ꯎ ꯊꯥꯔꯤꯉꯩꯗ ꯊꯥꯔꯤꯉꯩꯗ ꯑꯩꯈꯣꯏꯒꯤ ꯀꯩꯅꯣ ꯃꯍꯩ ꯆꯥ ꯌꯥꯕꯁꯨ ꯊꯥꯍꯧꯔꯗꯧꯅꯤ ꯌꯣꯡꯆꯥꯛꯀꯨꯝꯕ ꯀꯔꯤꯒꯨꯝꯕ ꯇꯥꯈꯠꯇꯅ ꯊꯥꯔꯗꯧꯅꯤ ꯑꯦ ꯐꯨꯜ ꯂꯩꯌꯦ ꯌꯣꯡꯆꯥꯛ ꯊꯥꯖꯤꯟꯕ ꯌꯥꯏ

ꯑꯥ ꯄꯨꯂꯞ ꯂꯣꯏꯅ ꯄꯨꯂꯞ ꯑꯧ ꯑꯦ ꯍꯥꯏꯕꯨ ꯍꯥꯏꯈ꯭ꯔꯗꯤ ꯃꯣꯏ ꯐꯨꯜ ꯉꯥꯛꯇꯅꯤ ꯂꯩꯔꯝꯗꯣꯏꯁꯦ ꯑꯗꯨꯅ ꯂꯧ ꯂꯥꯛꯑꯣꯗꯅꯤ ꯐꯣꯔꯦꯁꯀꯤꯗꯤ ꯊꯥ ꯊꯥ ꯐꯣꯔꯦꯁꯀꯤꯗꯤ ꯊꯥꯕꯤꯌꯣꯗꯅꯤ ꯑꯗꯨꯅ ꯑꯍꯣꯏ ꯐꯅꯌꯥꯝ ꯁꯥꯡꯅ ꯊꯥꯔ ꯂꯣꯏꯔꯦ ꯎꯝ ꯑꯦ ꯐꯣꯔꯦꯁꯀꯤꯗꯤ ꯐꯣꯔꯦꯁꯀꯤꯗꯤ ꯀꯩꯅꯣ ꯄꯩꯁꯥ ꯆꯪꯉꯣꯏ ꯐꯣꯔꯦꯁꯀꯤꯗꯤ ꯄꯩꯁꯥ ꯆꯪꯉꯣꯏ ꯎꯝ ꯑꯥ ꯂꯧꯔꯥ ꯀꯥꯟꯅꯗꯕꯐꯧ ꯂꯝꯕꯤ ꯃꯇꯥꯏꯈꯩ ꯂꯣꯏꯅ ꯊꯥꯖꯤꯟꯈ꯭ꯔꯗꯧꯅꯤ ꯍꯣꯏ ꯍꯣꯏ ꯍꯌꯦꯡ ꯍꯌꯦꯡ ꯄꯥꯎ ꯐꯥꯎꯔꯛꯑꯒꯦ ꯑꯗꯨꯒ ꯍꯪꯆꯤꯠꯇꯣ ꯇꯧꯔꯁꯤ ꯎꯝ ꯍꯣꯏ ꯍꯣꯏ ꯊꯝꯃꯦ ꯊꯝꯃꯦ